ꯍꯂꯣ ꯑꯥ ꯍꯥꯏꯕꯤꯌꯨ ꯌꯥꯅꯤ ꯎꯝ ꯎꯝ ꯎꯝ ꯍꯥꯏꯕꯤꯌꯨ ꯑꯗꯨꯅꯤ ꯌꯨꯝ ꯁꯥꯕꯒꯤꯁꯤ ꯑꯩꯈꯣꯏꯒꯤ ꯏꯁꯥꯅ ꯁꯥꯒꯗꯧꯔꯤꯕ ꯍꯥꯏꯗꯤ ꯂꯝꯗꯨꯒꯤ ꯄꯥꯛ ꯆꯥꯎꯕꯗꯨꯒꯤ ꯃꯇꯨꯡꯏꯟꯅ ꯁꯝ ꯐꯣꯔꯇꯤ ꯏꯟꯇꯨ ꯇ꯭ꯋꯦꯟꯇꯤ ꯍꯥꯏꯇꯥꯔꯦ ꯃꯗꯨꯒꯤ ꯃꯗ ꯑꯩꯈꯣꯏꯅ ꯆꯦꯛꯀꯤ ꯕꯤꯜꯗꯤꯡ ꯑꯃ ꯁꯥꯒꯗꯧꯔꯦ ꯍꯥꯏ ꯇꯥꯔꯗꯤ ꯃꯗꯨꯒꯤ ꯑꯩꯈꯣꯏꯒꯤ ꯇꯧꯒꯗ ꯒꯨꯅꯤꯌꯥ ꯃꯁꯤꯡ ꯀꯔꯤ ꯀꯔꯥꯗꯣ ꯑꯩꯈꯣꯏꯅ ꯍꯥꯏꯗꯤ ꯃꯥꯒꯤ ꯀꯣꯝ ꯃꯁꯤꯡ ꯑꯗꯨꯒ ꯃꯥꯒꯤ ꯄꯤꯂꯔ ꯃꯁꯤꯡꯗꯨꯒꯤ ꯃꯇꯨꯡꯏꯟꯅ ꯀꯣꯝ ꯃꯁꯤꯡꯗꯨ ꯇꯧꯕꯤꯔꯒ ꯑꯩꯈꯣꯏꯒꯤ ꯆꯪꯒꯗꯧꯕ ꯌꯣꯠꯁꯤꯡ ꯍꯥꯏꯗꯤ ꯃꯗꯨꯒꯤ ꯗꯤꯇꯦꯜꯁ ꯃꯈꯩꯗꯣ ꯑꯩꯈꯣꯏꯗ ꯂꯣꯏꯅ ꯑꯩꯈꯣꯏ ꯀꯩꯅꯣ ꯇꯧꯕꯤꯔꯛꯑ ꯃꯇꯨꯡꯗ ꯃꯗꯨꯅꯤ ꯑꯩꯈꯣꯏꯅ ꯀꯩꯅꯣ ꯆꯦꯛ ꯑꯗꯨꯛ ꯆꯪꯒꯅꯤ ꯑꯗꯨ ꯆꯥꯎꯔꯤꯕꯗꯨꯒꯤ ꯃꯇꯨꯡꯏꯟꯅ ꯑꯩꯈꯣꯏ ꯆꯦꯛ ꯂꯤꯁꯤꯡ ꯇꯔꯥꯗꯨ ꯆꯪꯒꯅꯤ ꯑꯗꯨꯒ ꯁꯤꯃꯦꯟ ꯕꯦꯛ ꯌꯥꯡꯈꯩꯗꯨ ꯍꯨꯝꯐꯨꯗꯨ ꯆꯪꯒꯅꯤ ꯍꯥꯏꯕꯗꯨꯒꯤ ꯑꯩꯈꯣꯏ ꯆꯥꯔꯠ ꯑꯃ ꯑꯩꯈꯣꯏꯗ ꯂꯩꯔꯤꯑꯕ ꯃꯁꯤꯒꯤ ꯆꯥꯔꯠꯁꯦ ꯑꯩꯈꯣꯏ ꯑꯣꯐꯤꯁꯇꯒꯤ ꯂꯥꯛꯑꯒ ꯑꯗꯨꯝ ꯂꯧꯕꯤꯕ ꯌꯥꯔꯒꯅꯤ ꯑꯗꯨꯒ ꯃꯗꯨꯗꯒꯤ ꯑꯗꯨꯝ ꯏꯁꯥꯒꯤ ꯆꯥꯎꯕ ꯄꯥꯛꯄ ꯆꯥꯎꯕꯗꯨꯒꯤ ꯏꯁꯥ ꯄꯥꯝꯃꯤꯗꯨꯒꯤ ꯃꯇꯨꯡꯏꯟꯅ ꯑꯗꯨꯝ ꯂꯩꯖꯩ ꯍꯥꯏꯕ ꯇꯥꯔꯦ

ꯑꯌꯨꯛ ꯑꯌꯨꯛꯁꯤ ꯑꯣꯐꯤꯁ ꯇꯥꯏꯃꯤꯡ ꯍꯥꯏ ꯇꯥꯔꯦ ꯄꯨꯡ ꯇꯔꯥ ꯃꯈꯥꯏ ꯑꯗꯨꯋꯥꯏꯗꯒꯤꯅ ꯄꯨꯡ ꯃꯔꯤ ꯐꯥꯎꯒꯤ ꯃꯅꯨꯡꯗ ꯑꯗꯨꯝ ꯂꯥꯛꯄꯤꯔꯒ ꯑꯗꯨꯝ ꯑꯗꯨꯝ ꯑꯗꯨꯒꯤ ꯑꯀꯨꯞꯄ ꯃꯔꯣꯜꯁꯤ ꯑꯩꯈꯣꯏꯗ ꯑꯗꯨꯝ ꯆꯪꯁꯤꯜꯂꯛꯑꯒ ꯈꯪꯕꯤꯒꯅꯤ ꯍꯥꯏꯕꯗꯨꯅꯤ ꯑꯩꯈꯣꯏꯒꯤ ꯑꯣꯐꯤꯁ ꯃꯐꯝꯗ ꯂꯥꯛꯑꯒ ꯆꯨꯔꯆꯥꯟꯄꯨꯔ ꯕꯖꯥꯔꯒ ꯍꯦꯛ ꯊꯪꯅꯕ ꯃꯌꯥꯗ ꯂꯩꯔꯦ ꯑꯗꯨꯗ ꯑꯗꯨꯝ ꯃꯌꯥ ꯌꯧꯁꯤꯜꯂꯛꯄꯗ ꯑꯗꯨꯝ ꯐꯣꯟ ꯇꯧꯁꯤꯜꯂꯛꯑꯒ ꯑꯗꯨꯝ ꯈꯪꯕꯤꯔꯅꯤ

ꯑꯥ ꯑꯥ ꯑꯥ ꯑꯗꯨꯗꯤ ꯂꯩꯒꯅꯤ ꯂꯩꯒꯅꯤ ꯃꯗꯨꯒꯤ ꯈꯨꯗꯣꯡꯆꯥꯕ ꯂꯩꯒꯅꯤ ꯃꯗꯨꯒꯤ ꯏꯁꯇꯤꯃꯦꯠ ꯍꯥꯏꯗꯤ ꯀꯌꯥꯝ ꯆꯪꯒꯗꯒꯦ ꯍꯥꯏꯕꯗꯨꯁꯨ ꯑꯗꯨꯝ ꯂꯩꯒꯅꯤ ꯑꯗꯨꯝ ꯑꯩꯈꯣꯏꯗ ꯑꯗꯨꯝ ꯑꯣꯐꯤꯁꯇ ꯃꯇꯝꯗ ꯂꯥꯛꯄꯤꯔꯒ ꯑꯗꯨꯝ ꯌꯥꯔꯦ ꯌꯥꯔꯦ ꯇꯔꯥ ꯃꯈꯥꯏ ꯑꯗꯨꯃꯥꯏ ꯇꯔꯥꯃꯈꯥꯏꯗꯒꯤꯅ ꯃꯔꯤ ꯐꯥꯎꯒꯤ ꯃꯔꯛꯇ ꯑꯗꯨꯝ ꯆꯪꯁꯤꯟꯕꯤꯔꯛꯑꯒ ꯑꯗꯨꯝ ꯌꯥꯔꯦ ꯂꯥꯛꯄꯤꯔꯒ ꯑꯗꯨꯝ

ꯍꯣꯏꯅꯦ ꯑꯗꯨꯝ ꯃꯗꯨꯒꯤ ꯑꯀꯨꯞꯄ ꯃꯔꯣꯜ ꯀꯔꯤ ꯀꯔꯥꯗꯨꯗꯤ ꯑꯗꯨꯝ ꯗꯤꯇꯦꯜꯁ ꯆꯪꯒꯗꯕꯁꯤꯡ ꯑꯩꯈꯣꯏꯅ ꯇꯧꯒꯗꯕꯁꯤꯡꯗꯨꯗꯤ ꯑꯩꯅ ꯑꯗꯨꯝ ꯍꯥꯏꯖꯔꯒꯦ ꯑꯗꯨꯝ ꯑꯣꯐꯤꯁꯇ ꯑꯗꯨꯝ ꯐꯝꯃꯤꯟꯅꯔꯁꯤ ꯉꯥꯏꯍꯥꯛ ꯎꯝ ꯎꯝ ꯎꯝ ꯊꯦꯡꯛ ꯌꯨ ꯊꯦꯡꯛ ꯌꯨ